ꯑꯍꯥꯟꯕꯗ ꯑꯩꯈꯣꯏ ꯐꯥꯗꯔ ꯃꯣꯟꯁꯥꯡ ꯄꯟꯊꯥꯗꯒꯤ ꯑꯩꯈꯣꯏ ꯈꯨꯟꯗ ꯂꯥꯛꯂꯒ ꯑꯩꯈꯣꯏ ꯇ꯭ꯔꯥꯏꯕꯦꯜꯈꯣꯏ ꯑꯩꯈꯣꯏ ꯈꯨꯟꯗꯗꯤ ꯏꯪꯂꯤꯁ ꯈꯪꯕꯁꯦ ꯀꯌꯥꯝ ꯊꯣꯏꯗꯣꯛꯅ ꯂꯩꯇꯦ ꯑꯗꯨꯒꯤ ꯃꯇꯝꯗꯨꯗ ꯑꯩꯈꯣꯏ ꯃꯥꯁ ꯇꯧꯕ ꯃꯇꯝꯗ ꯑꯩꯅ ꯃꯥꯅ ꯏꯁꯄꯤꯆ ꯄꯤꯕꯗꯣ ꯑꯩꯅ ꯏꯪꯂꯤꯁꯇꯒꯤ ꯃꯅꯤꯄꯨꯔꯤꯗ ꯍꯟꯗꯣꯛꯄꯤꯈꯤ ꯑꯗꯨ ꯅꯨꯃꯤꯠꯇꯨ ꯐꯥꯗꯔꯅ ꯐꯣꯔꯇꯤ ꯐꯥꯏꯚ ꯃꯤꯅꯤꯠꯁꯀꯨꯝꯕ ꯋꯥ ꯉꯥꯡꯈꯤ ꯃꯥꯗ ꯇꯥꯛꯈꯤꯕ ꯃꯥꯅ ꯄꯤꯈꯤꯕ ꯄꯥꯎꯁꯤꯡ ꯄꯥꯎꯗꯝꯁꯤꯡꯗꯣ ꯑꯩꯈꯣꯏ ꯈ꯭ꯔꯤꯁꯇꯦꯟ ꯖꯣꯟ ꯍꯥꯏꯕ ꯃꯥꯒꯤ ꯗꯤꯁꯥꯏꯕꯜꯗꯨꯅ ꯀꯔꯝꯅ ꯍꯤꯡꯈꯤꯕ꯭ꯔꯥ ꯍꯥꯏꯕꯒꯤ ꯃꯇꯥꯡꯗ ꯃꯥꯅ ꯏꯪꯂꯤꯁꯇ ꯉꯥꯡꯉꯤ ꯑꯩꯅ ꯃꯅꯤꯄꯨꯔꯤꯗ ꯑꯩꯈꯣꯏ ꯈꯨꯟꯒꯤ ꯃꯤꯁꯤꯡꯕꯨ ꯇ꯭ꯔꯥꯟꯁꯂꯦꯠ ꯇꯧꯕꯤ ꯑꯗꯨ ꯅꯨꯃꯤꯠꯇꯨ ꯌꯥꯝ ꯅꯨꯡꯉꯥꯏꯕ ꯑꯗꯨꯒ ꯐꯥꯎꯋꯤ ꯑꯗꯨꯒ ꯑꯩꯁꯨ ꯏꯪꯂꯤꯁ ꯉꯥꯡꯕꯗꯨ ꯌꯥꯝ ꯐ꯭ꯂꯨꯋꯦꯟ ꯑꯣꯏꯕ ꯃꯥꯅ ꯉꯥꯡꯊꯣꯛꯄꯤ ꯃꯥꯕꯨ ꯑꯦꯛꯁꯄ꯭ꯂꯦꯟ ꯇꯧꯕ ꯃꯈꯣꯏꯕꯨ ꯑꯦꯛꯁꯄ꯭ꯂꯦꯟ ꯇꯧꯕꯤꯕ ꯅꯨꯃꯤꯠꯇꯒꯤ ꯑꯩꯗꯣ ꯌꯥꯝ ꯍꯟꯖꯤꯟ ꯍꯟꯖꯤꯟ ꯑꯗꯨꯝ ꯐ꯭ꯂꯨꯋꯦꯟ ꯇꯧꯔꯛꯑꯦ ꯑꯩꯒꯤ ꯏꯪꯂꯤꯁꯁꯤ ꯑꯗꯨꯒꯤꯅ ꯌꯥꯝ ꯅꯨꯡꯉꯥꯏꯕꯁꯨ ꯄꯣꯛꯏ ꯃꯤ ꯃꯌꯥꯝꯗ ꯑꯗꯨꯒ ꯑꯗꯨ ꯅꯠꯇꯅ ꯑꯩꯈꯣꯏ ꯗ ꯑꯥꯔꯃꯤꯒꯤ ꯀꯦꯝ ꯑꯃ ꯂꯥꯛꯈꯤ ꯅꯨꯃꯤꯠꯇꯨꯗ ꯑꯥꯔꯃꯤꯗꯤ ꯃꯅꯤꯄꯨꯔꯤ ꯈꯪꯗꯕ ꯍꯥꯏꯕ ꯇꯥꯔꯦ ꯃꯈꯣꯏ ꯀꯦꯝ ꯂꯥꯛꯄ ꯈꯣꯏꯗꯣ ꯑꯗꯨꯒ ꯑꯩꯈꯣꯏ ꯈꯨꯟꯁꯤꯗꯗꯤ ꯍꯤꯟꯗꯤ ꯈꯪꯕꯁꯨ ꯀꯅꯥꯁꯨ ꯂꯩꯇꯦ ꯑꯗꯨꯒ ꯍꯤꯟꯗꯤ ꯈꯪꯗꯕꯅꯤꯅ ꯑꯩꯅ ꯍꯤꯟꯗꯤ ꯈꯔ ꯈꯪꯕ ꯍꯥꯏꯕ ꯍꯥꯏꯔꯒ ꯃꯣꯏꯕꯨ ꯃꯥꯅ ꯍꯥꯏꯈꯤꯕ ꯃꯥꯅ ꯄꯤꯈꯤꯕ ꯄꯣꯠ ꯆꯩꯁꯤꯡꯒꯤ ꯍꯥꯏꯕ ꯑꯗꯨ ꯑꯩꯅ ꯈꯔ ꯑꯦꯛꯁꯄ꯭ꯂꯦꯟ ꯇꯧꯕꯤꯈꯤ ꯃꯤꯌꯥꯝꯗ ꯑꯗꯨꯒ ꯑꯩꯅ ꯇ꯭ꯔꯥꯟꯁꯂꯦꯠ ꯇꯧꯈꯤꯕꯁꯤꯡꯁꯤ ꯃꯇꯝ ꯌꯥꯝ ꯆꯪꯗ꯭ꯔꯁꯨ ꯐꯖꯅ ꯃꯈꯣꯏꯕꯨ ꯑꯩꯅ ꯈꯪꯅꯕ ꯍꯥꯏꯅ ꯐꯖꯅ ꯃꯣꯏꯕꯨ ꯉꯥꯡꯕꯤꯈꯤ ꯑꯗꯨꯒ ꯑꯦꯛꯁꯄ꯭ꯂꯦꯟꯅꯦꯁꯟꯗꯨꯗ ꯑꯩꯅ ꯌꯥꯝ ꯄꯨꯛꯅꯤꯡ ꯅꯨꯡꯁꯤꯕ ꯋꯥꯈꯜ ꯌꯥꯝ ꯅꯨꯡꯉꯥꯏꯕ ꯍꯥꯏꯕꯕꯨ ꯑꯩꯅ ꯍꯤꯟꯗꯤ ꯐꯖꯅ ꯈꯪꯂꯝꯗꯕꯗꯣ ꯐꯖꯅ ꯐ꯭ꯂꯨꯋꯦꯟ ꯑꯣꯏꯅ ꯈꯪꯗꯣꯛꯈꯤꯕ ꯑꯗꯨꯒ ꯈꯨꯟ ꯈꯣꯏꯅꯁꯨ ꯌꯥꯝ ꯍꯔꯥꯎ ꯍꯔꯥꯎꯅ ꯃꯈꯣꯏꯅ ꯑꯩꯅ ꯑꯦꯛꯁꯄ꯭ꯂꯦꯟ ꯇꯧꯕꯗꯨꯗ ꯃꯈꯣꯏꯅ ꯐꯖꯅ ꯈꯪꯖꯤꯜꯂꯒ ꯃꯈꯣꯏꯅ ꯄꯤꯕ ꯄꯣꯠꯁꯛꯁꯤꯅꯦ ꯑꯗꯨꯒ ꯍꯤꯗꯥꯛ ꯑꯣꯏꯔꯣ ꯑꯃ ꯑꯣꯏꯔꯣ ꯄꯤꯕꯗꯣ ꯑꯩꯅ ꯐꯖ ꯐꯖꯅ ꯑꯩꯅ ꯑꯦꯛꯁꯄ꯭ꯂꯦꯟ ꯇꯧꯕꯤꯔꯒ ꯑꯩꯒꯤ ꯍꯤꯟꯗꯤꯁꯨ ꯌꯥꯝ ꯏꯝꯄ꯭ꯔꯨꯐꯃꯦꯟ ꯑꯣꯏꯌꯦ ꯑꯗꯨꯒ ꯍꯧꯖꯤꯛꯇꯤ ꯑꯩꯁꯨ ꯌꯥꯝ ꯍꯥꯟꯅꯒꯤꯕꯨ ꯍꯦꯟꯅ ꯐ꯭ꯂꯨꯋꯦꯟ ꯑꯣꯏꯔꯛꯈ꯭ꯔꯦ ꯍꯧꯖꯤꯛꯇꯤ ꯍꯤꯟꯗꯤ ꯉꯥꯡꯊꯣꯛꯄꯗ ꯍꯧꯖꯤꯛꯇꯤ ꯑꯗꯨꯒꯤ ꯌꯥꯝ ꯅꯨꯡꯉꯥꯏꯕ ꯄꯣꯛꯏ ꯋꯥꯈꯜꯁꯦ ꯊꯦꯡ ꯌꯨ